ꯑꯩ ꯏꯁꯥꯁꯤ ꯃꯅꯤꯄꯨꯔꯗꯒꯤ ꯑꯣꯏꯕꯅ ꯃꯔꯝ ꯑꯣꯏꯔꯒ ꯃꯅꯤꯄꯨꯔ ꯍꯥꯏꯕ ꯂꯩꯄꯥꯛꯁꯤꯗ ꯂꯩꯔꯤꯕ ꯄ꯭ꯔꯖꯥ ꯈꯨꯗꯤꯡꯃꯛ ꯑꯇꯣꯞꯄ ꯏꯁꯇꯦꯠ ꯑꯃ ꯆꯠꯄ ꯃꯇꯝꯗ ꯇ꯭ꯔꯦꯜꯒꯤ ꯈꯨꯗꯣꯡ ꯆꯥꯕꯁꯤ ꯑꯩꯈꯣꯏ ꯍꯧꯖꯤꯛ ꯐꯥꯎꯕ ꯃꯄꯨꯡ ꯐꯥꯅ ꯈꯨꯗꯣꯡꯆꯥꯕ ꯐꯪꯗ꯭ꯔꯤ ꯑꯗꯨꯅ ꯃꯅꯤꯄꯨꯔꯗꯒꯤ ꯑꯇꯣꯞꯄ ꯏꯁꯇꯦꯠꯇ ꯆꯠꯀꯦ ꯍꯥꯏꯔꯒꯗꯤ ꯑꯩꯈꯣꯏ ꯕꯁꯇ ꯆꯠꯄ ꯑꯗꯨꯅ ꯕꯁꯇ ꯆꯠꯄꯁꯤꯗ ꯆꯤꯡꯅꯨꯡ ꯃꯥꯅꯨꯡ ꯀꯌꯥ ꯃꯔꯨꯝ ꯐꯥꯎꯔꯒ ꯆꯤꯡꯊꯛꯇ ꯀꯌꯥ ꯊꯧꯔꯒ ꯆꯠꯄꯅ ꯃꯔꯝ ꯑꯣꯏꯔꯒ ꯆꯠꯂꯤꯕ ꯃꯤꯄꯨꯝ ꯈꯨꯗꯤꯡꯃꯛ ꯑꯀꯤꯕ ꯑꯃꯗꯤ ꯇꯨꯖꯨꯡꯕ ꯐꯥꯎꯕꯗꯅ ꯑꯌꯥꯝꯕꯅꯤ ꯑꯗꯨꯅ ꯃꯅꯤꯄꯨꯔꯗꯒꯤ ꯑꯇꯣꯞꯄ ꯏꯁꯇꯦꯠꯇ ꯆꯠꯀꯦ ꯍꯥꯏꯔꯒꯗꯤ ꯐ꯭ꯂꯥꯏꯠꯇ ꯅꯠꯇꯅ ꯈꯨꯗꯣꯡꯆꯥꯕꯁꯤ ꯊꯣꯏꯗꯣꯛꯅ ꯂꯩꯇꯦ ꯐ꯭ꯂꯥꯏꯠꯇ ꯆꯠꯄ ꯍꯥꯏꯕꯁꯨ ꯂꯥꯏꯔꯕ ꯁꯦꯟ ꯊꯨꯝꯒꯤ ꯐꯤꯕꯝ ꯐꯠꯇ꯭ꯔꯕ ꯃꯤꯑꯣꯏꯁꯤꯡꯗꯤ ꯐ꯭ꯂꯥꯏꯠꯇ ꯆꯠꯄꯁꯨ ꯌꯥꯝꯅ ꯑꯋꯥꯕ ꯑꯣꯏꯅꯩ ꯑꯗꯨꯅ ꯑꯩꯈꯣꯏꯅ ꯃꯅꯤꯄꯨꯔꯗꯒꯤ ꯑꯇꯣꯞ ꯑꯇꯣꯞꯄ ꯏꯁꯇꯦꯠꯁꯤꯡꯒ ꯊꯣꯡ ꯃꯥꯟꯅꯕ ꯏꯁꯇꯦꯠ ꯑꯃ ꯑꯣꯏꯍꯟꯒꯦ ꯍꯥꯏꯅ ꯇꯧꯕ ꯇꯥꯔꯒꯗꯤ ꯑꯩꯈꯣꯏꯒꯤ ꯍꯧꯖꯤꯛ ꯍꯨꯖꯤꯛ ꯔꯦꯜꯋꯦꯁꯤ ꯃꯅꯤꯄꯨꯔ ꯐꯥꯎꯕ ꯌꯧꯍꯜꯂꯛꯇꯨꯅ ꯔꯦꯜꯒꯤ ꯈꯨꯗꯣꯡ ꯆꯥꯕꯁꯤ ꯐꯪꯕ ꯇꯥꯔꯒꯗꯤ ꯃꯅꯤꯄꯨꯔꯗꯒꯤ ꯄ꯭ꯔꯖꯥ ꯈꯨꯗꯤꯡꯃꯛꯅ ꯑꯇꯣꯞ ꯑꯇꯣꯞꯄ ꯏꯁꯇꯦꯠꯁꯤꯡꯗ ꯆꯠꯄ ꯃꯇꯝꯗ ꯌꯥꯝꯅ ꯈꯨꯗꯣꯡ ꯆꯥꯅ ꯆꯠꯄ ꯐꯪꯒꯅꯤ ꯑꯗꯨ ꯅꯠꯇꯕ ꯇꯥꯔꯒꯗꯤ ꯃꯅꯤꯄꯨꯔꯗ ꯍꯧꯖꯤꯛ ꯍꯨꯖꯤꯛ ꯐꯥꯎꯁꯤꯗ ꯑꯩꯈꯣꯏ ꯆꯤꯡ ꯅꯨꯡ ꯃꯥꯅꯨꯡ ꯑꯃꯗꯤ ꯆꯤꯡꯒꯤ ꯊꯦꯛ ꯈꯣꯏꯕ ꯑꯃꯗꯤ ꯆꯤꯡ ꯑꯋꯥꯡꯕ ꯆꯤꯡꯗ ꯊꯧꯒꯠꯂꯒ ꯆꯠꯄꯅ ꯃꯔꯝ ꯑꯣꯏꯔꯒ ꯑꯋꯥꯕ ꯀꯌꯥ ꯃꯔꯨꯝ ꯍꯧꯖꯤꯛ ꯐꯥꯎꯕ ꯃꯥꯌꯣꯛꯅꯔꯤ ꯑꯁꯤꯒꯨꯝꯕꯁꯤ ꯑꯩꯈꯣꯏ ꯀꯣꯛꯍꯟꯒꯦ ꯍꯥꯏꯕ ꯇꯥꯔꯒꯗꯤ ꯑꯩꯈꯣꯏꯒꯤ ꯏꯟꯗꯤꯌꯥ ꯂꯩꯉꯥꯛꯅ ꯑꯇꯣꯞ ꯑꯇꯣꯞꯄ ꯏꯁꯇꯦꯠꯁꯤꯡꯒ ꯊꯣꯡ ꯃꯥꯟꯅꯕ ꯃꯑꯣꯡꯗ ꯃꯅꯤꯄꯨꯔꯁꯨ ꯑꯇꯣꯞ ꯑꯇꯣꯞꯄ ꯏꯁꯇꯦꯠꯀꯥ ꯆꯞ ꯃꯥꯟꯅꯩ ꯍꯥꯏꯕ ꯋꯥꯈꯜꯂꯣꯟ ꯈꯟꯕꯤꯔꯒ ꯑꯩꯈꯣꯏꯒꯤ ꯇꯧꯐꯝ ꯊꯣꯛꯄ ꯏꯁꯇꯦꯠ ꯑꯃꯒꯤ ꯑꯣꯏꯕ ꯗꯤꯕꯂꯞꯃꯦꯟꯗꯨ ꯆꯞ ꯆꯥꯅ ꯇꯧꯕꯤꯕ ꯇꯥꯔꯒꯗꯤ ꯃꯅꯤꯄꯨꯔꯗ ꯂꯩꯕꯤꯔꯤꯕ ꯄ꯭ꯔꯖꯥ ꯈꯨꯗꯤꯡꯃꯛꯁꯨ ꯑꯇꯣꯞ ꯑꯇꯣꯞꯄ ꯏꯟꯗꯤꯌꯥꯒꯤ ꯃꯐꯝ ꯈꯨꯗꯤꯡꯃꯛꯇ ꯆꯠꯄ ꯃꯇꯝꯗ ꯌꯥꯝꯅ ꯅꯨꯡꯉꯥꯏꯅ ꯆꯠꯄ ꯐꯪꯒꯅꯤ